ꯍꯜꯂꯣ ꯁꯤꯒꯤꯁꯤꯕꯨ ꯅꯍꯥꯟ ꯑꯩꯈꯣꯏꯒꯤ ꯐꯔꯅꯤꯆꯔ ꯌꯥꯝꯕꯦꯝ ꯐꯔꯅꯤꯆꯔꯗ ꯄꯣꯠ ꯑꯣꯗꯔ ꯇꯧꯕꯤꯔꯝꯕ ꯗꯨ ꯅꯠꯇ꯭ꯔꯣ ꯑꯣ ꯑꯗꯨ ꯅꯣꯏꯒꯤ ꯑꯣꯗꯔꯗꯨ ꯍꯧꯖꯤꯛ ꯄꯣꯠꯁꯤ ꯀꯩꯅꯣꯒꯤ ꯂꯨꯍꯣꯡꯕ ꯁꯤꯖꯟ ꯌꯧꯔꯛꯑꯕꯅꯤꯅ ꯑꯩꯈꯣꯏꯒꯤ ꯄꯣꯠꯁꯦ ꯃꯈꯟ ꯁꯨꯅ ꯂꯣꯏꯅ ꯂꯩꯌꯦ ꯅꯣꯏꯒꯤ ꯑꯄꯥꯝꯕꯗꯣ ꯑꯗꯨꯝ ꯍꯥꯏꯕꯤꯔꯛꯄ ꯌꯥꯔꯅꯤ ꯑꯥ ꯁꯣꯐꯥ ꯈꯛꯇꯔꯣ ꯀꯃꯥꯏꯅ ꯇꯧꯕꯅꯣ ꯑꯣ ꯑꯩꯈꯣꯏꯒꯤꯁꯦ ꯁꯨꯃꯥꯏꯅ ꯇꯧꯋꯦ ꯀꯩꯅꯣ ꯎꯄꯨꯅꯦ ꯀꯥꯡꯊꯣꯟꯅꯦ ꯀꯥꯡꯊꯣꯟ ꯑꯅꯤꯒ ꯑꯗꯒꯤ ꯎꯄꯨ ꯑꯍꯨꯝꯒ ꯒ꯭ꯌꯥꯁ ꯎꯄꯨ ꯁꯣꯐꯥꯅꯨꯡ ꯌꯥꯎꯔꯒ ꯐꯤꯌꯥꯟ ꯈꯣꯛꯀ ꯌꯥꯎꯔꯒ ꯄꯨꯟꯅ ꯁꯤꯗ ꯁꯦꯠ ꯑꯣꯏꯅ ꯁꯦꯠ ꯑꯣꯏꯅ ꯇꯧꯋꯦꯕ ꯑꯗꯨ ꯁꯦꯠꯁꯤꯗ ꯃꯃꯟꯁꯦ ꯑꯃꯒ ꯑꯃꯒ ꯑꯝꯇ ꯃꯥꯟꯅꯗꯦ ꯀꯩꯅꯣ ꯃꯆꯨ ꯃꯆꯨ ꯍꯥꯏꯗꯤ ꯍꯧꯖꯤꯛꯀꯥꯟꯒꯤ ꯑꯉꯧꯕ ꯉꯥꯛꯇ ꯑꯣꯏꯕꯤꯁꯨ ꯂꯩꯔꯦ ꯑꯗꯒꯤ ꯕ꯭ꯂꯦꯛꯇ ꯉꯥꯛꯇ ꯑꯣꯏꯕꯁꯨ ꯂꯩꯔꯦ ꯑꯗꯨꯅ ꯎꯒꯤ ꯑꯣꯏꯅ ꯂꯩꯍꯥꯎꯒꯤ ꯑꯣꯏꯕꯁꯨ ꯂꯩꯔꯦ ꯑꯗꯨꯅ ꯃꯃꯟꯁꯦ ꯑꯝꯇ ꯃꯥꯟꯅꯗꯦꯕ ꯑꯗꯣ ꯑꯗꯣꯝꯅ ꯀꯔꯝꯕ ꯄꯥꯝꯕꯤꯔꯤꯅꯣ ꯀꯔꯝꯕ ꯃꯈꯟꯒꯤ ꯄꯥꯝꯕꯅꯣꯗꯣ ꯑꯩꯈꯣꯏ ꯁꯤꯗ ꯂꯥꯛꯑꯒ ꯐꯖꯅ ꯌꯦꯡꯃꯤꯟꯅꯔꯗꯤ ꯌꯥꯝ ꯅꯨꯡꯉꯥꯏꯖꯒꯅꯤ ꯑꯩꯈꯣꯏꯒꯤꯁꯦ ꯃꯥꯔꯁ ꯊꯥ ꯐꯥꯎ ꯑꯣꯏꯗꯣꯏꯅꯤ ꯑꯥ ꯍꯣꯏ ꯍꯣꯏ ꯂꯩꯌꯦ ꯑꯗꯨꯁꯨ ꯂꯣꯏꯅ ꯑꯩꯈꯣꯏꯒꯤ ꯁꯤꯗ ꯑꯥꯏꯇꯦꯝ ꯃꯈꯟ ꯁꯣꯐꯥꯗ ꯑꯥ ꯀꯩꯅꯣꯗ ꯎꯒꯤꯗ ꯀꯩꯅꯣꯗ ꯎꯝ ꯀꯨꯁꯟ ꯍꯥꯞꯄꯤꯗꯣ ꯑꯃꯅꯦ ꯑꯗꯒꯤ ꯁꯣꯐꯥ ꯑꯣꯏꯅ ꯗꯥꯏꯔꯦꯛ ꯁꯣꯐꯥ ꯍꯧꯖꯤꯛꯀꯤꯟꯒꯤ ꯂꯨꯍꯣꯡꯕꯗ ꯌꯥꯝ ꯇꯧꯅꯕ ꯁꯣꯐꯥꯗꯣ ꯑꯗꯨ ꯑꯣꯏꯅꯁꯨ ꯂꯩꯌꯦ ꯑꯗꯨꯒ ꯁꯣꯐꯥꯗ ꯎꯗ ꯏꯁꯄꯣꯟ ꯍꯥꯞꯆꯤꯟꯕꯤꯗꯣ ꯑꯃꯣꯟꯕ ꯑꯗꯨꯁꯨ ꯂꯩꯔꯦ ꯁꯣꯐꯥꯁꯤꯗꯤ ꯃꯈꯟ ꯑꯍꯨꯝ ꯃꯔꯤ ꯂꯩꯌꯦ ꯑꯗꯨ ꯃꯃꯟꯗꯤ ꯑꯃꯠꯇ ꯃꯥꯟꯅꯗ꯭ꯔꯦꯀꯣ ꯑꯗꯒꯤ ꯎꯗꯅ ꯀꯩꯅꯣ ꯎꯄꯨꯗꯅ ꯀꯩꯅꯣ ꯀꯣꯜ ꯎꯞꯨꯗ ꯃꯃꯥꯏ ꯃꯔꯤ ꯐꯥꯠꯄꯤ ꯑꯗꯒꯤ ꯃꯃꯥꯏ ꯑꯍꯨꯝ ꯐꯥꯠꯄꯤ ꯁꯨꯃꯥꯏꯅ ꯃꯈꯟ ꯃꯈꯟ ꯈꯥꯏꯗꯣꯛꯑꯦꯕ ꯂꯩꯍꯥꯎꯒꯤ ꯂꯩꯍꯥꯎꯒꯤ ꯂꯩ ꯑꯗꯒꯤ ꯀꯔꯤ ꯈꯪꯉꯥꯒꯤ ꯂꯩ ꯂꯣꯏꯅ ꯂꯩꯔꯦ ꯃꯈꯟ ꯁꯨꯅ ꯂꯩꯔꯦ ꯀꯔꯝꯕ ꯗꯤꯖꯥꯏꯟ ꯄꯥꯝꯕꯅꯣꯗꯣ ꯑꯩꯈꯣꯏꯒꯤ ꯀꯦꯇꯂꯣꯛꯁꯨ ꯂꯩ ꯑꯗꯨ ꯀꯦꯇꯂꯣꯛꯇꯨ ꯊꯥꯖꯔꯛꯑꯣ ꯍꯥꯏꯕ꯭ꯔꯥ ꯀꯃꯥꯏꯅ ꯇꯧꯁꯤꯒꯦ

ꯍꯣꯏ ꯌꯥꯏ ꯌꯥꯏ ꯑꯗꯨꯅ ꯃꯤꯠꯅ ꯎꯔꯒ ꯗꯥꯏꯔꯦꯛ ꯎꯔꯒ ꯈꯟꯕꯅꯁꯨ ꯄꯣꯠꯁꯦ ꯐꯖꯒꯅꯤ ꯐꯣꯇꯣꯗ ꯎꯕꯗꯩꯗꯤ ꯑꯗꯨꯒ ꯔꯦꯠ ꯅꯨꯡꯗꯨꯁꯨ ꯃꯃꯟ ꯃꯃꯟ ꯍꯥꯏꯗꯤ ꯄꯣꯠ ꯄꯣꯠ ꯇꯨꯒꯤ ꯃꯇꯨꯡ ꯏꯟꯅ ꯑꯩ ꯇꯥꯛꯆꯔꯒꯦ ꯑꯗꯨꯒ ꯍꯌꯦꯡꯗꯨ ꯉꯥꯛꯇꯪ ꯂꯥꯛꯄꯤꯔꯣ ꯑꯗꯨꯒ ꯄꯨꯟꯅ ꯌꯦꯡꯃꯤꯟꯅꯔꯁꯤ ꯐꯔꯦ ꯐꯔꯦ ꯑꯗꯨꯗꯤ ꯌꯥꯝ ꯅꯨꯡꯉꯥꯏꯖꯔꯦ ꯎꯝ ꯍꯣꯏ ꯍꯣꯏ ꯌꯦꯡꯉꯁꯤ ꯌꯦꯡꯉꯁꯤ ꯍꯌꯦꯡ ꯂꯥꯛꯄꯤꯔꯣ ꯁꯣꯏꯗꯅ ꯉꯥꯏꯖꯔꯝꯃꯒꯦ ꯍꯣꯏ ꯍꯣꯏ ꯐꯔꯦ ꯐꯔꯦ ꯑꯗꯨꯗꯤ ꯊꯝꯃꯒꯦꯀꯣ